ꯃꯅꯥꯛ ꯅꯛꯄ ꯁꯍꯔ ꯁꯤꯡ ꯅꯠꯇꯔꯒ ꯑꯆꯧꯕ ꯁꯦꯜꯁꯤꯡꯗ ꯆꯠꯄ ꯃꯇꯝꯗ ꯊꯦꯡꯅꯔꯤꯕ ꯏꯟꯐ꯭ꯔꯥꯁꯇ꯭ꯔꯛꯆꯔ ꯑꯗꯨꯗꯤ ꯆꯠꯊꯣꯛ ꯆꯠꯁꯤꯟ ꯗ ꯌꯥꯝꯅ ꯅꯨꯡꯉꯥꯏꯕ ꯑꯃꯁꯨꯡ ꯅꯨꯡꯉꯥꯏꯇꯕ ꯑꯁꯤꯅꯤ ꯅꯨꯡꯉꯥꯏꯇꯕꯗꯨꯅ ꯍꯥꯏꯗꯤ ꯂꯝꯕꯤ ꯐꯠꯇꯕꯒꯤ ꯍꯥꯏꯗꯤ ꯃꯇꯦꯛ ꯃꯇꯦꯛꯇ ꯂꯝꯕꯤ ꯐꯠꯇꯕ ꯑꯗꯨꯗꯨꯅꯤ ꯂꯝꯕꯤ ꯐꯕ ꯑꯗꯨꯋꯥꯏꯗꯗꯤ ꯈꯔꯥ ꯅꯨꯡꯉꯥꯏꯔꯦ ꯑꯗꯨꯒ ꯐꯠꯇꯕ ꯑꯗꯨꯋꯥꯏꯗꯤ ꯌꯥꯝ ꯋꯥꯔꯦ ꯍꯥꯏꯔꯤꯕ ꯑꯁꯨꯝꯃꯥꯏꯅ ꯑꯋꯥ ꯑꯊꯦꯡ ꯀꯌꯥ ꯊꯦꯡꯅꯔꯒ ꯆꯠꯂꯤ ꯑꯗꯨꯒ ꯌꯧꯔ ꯃꯇꯨꯡꯗ ꯑꯗꯨ ꯂꯩꯐꯝ ꯆꯥꯐꯝ ꯖꯨꯒꯣꯠ ꯆꯥꯗꯦ

ꯇꯣꯏꯂꯦꯠ ꯕꯥꯊꯔꯨꯝ ꯃꯔꯝ ꯆꯥꯗꯦ ꯍꯥꯏꯗꯤ ꯑꯍꯣ ꯑꯀꯥꯏ ꯑꯗꯨꯝꯕ ꯌꯥꯝ ꯊꯦꯡꯅꯩ ꯑꯗꯨꯒ ꯑꯆꯧꯕ ꯁꯍꯔꯗꯗꯤ ꯑꯗꯨꯝꯕꯗꯣ ꯂꯩꯇꯦ ꯌꯥꯝ ꯅꯨꯡꯉꯥꯏ ꯆꯠꯄꯗ ꯂꯝꯕꯤꯁꯨ ꯐꯩ ꯂꯩꯐꯝ ꯆꯐꯝꯁꯨ ꯐꯩ ꯍꯥꯏꯗꯤ ꯆꯥꯕ ꯊꯛꯄꯗ ꯍꯥꯏꯗꯤ ꯑꯩꯈꯣꯏꯅ ꯄꯥꯝꯖꯕ ꯄꯣꯠꯁꯤꯡꯗꯣ ꯂꯣꯏꯅ ꯐꯪꯏ ꯑꯗꯨꯒ ꯁꯍꯔ ꯃꯆꯥꯗꯗꯤ ꯑꯩꯈꯣꯏꯅ ꯄꯥꯝꯖꯕ ꯄꯣꯠ ꯑꯗꯣ ꯐꯪꯗꯦ ꯁꯝꯅ ꯍꯥꯏꯔꯕꯗ ꯐꯣꯟ ꯔꯤꯆꯥꯔꯖ ꯌꯧꯗ꯭ꯔꯦ ꯔꯤꯆꯥꯔꯖꯇꯨ ꯇꯧꯅꯕ ꯆꯠꯄ ꯀꯥꯟꯗ ꯁꯍꯔ ꯃꯆꯥꯗꯗꯤ ꯀꯤꯂꯣꯃꯤꯇꯔ ꯃꯔꯤ ꯃꯉꯥꯃꯨꯛ ꯆꯠꯂꯦ ꯑꯗꯣ ꯁꯍꯔ ꯑꯆꯧꯕꯗꯗꯤ ꯀꯤꯂꯣꯃꯤꯇꯔ ꯑꯃ ꯐꯥꯗꯦ

ꯍꯥꯏꯔꯤꯕ ꯁꯨꯝꯃꯥꯏꯅ ꯑꯋꯥꯕ ꯀꯌꯥ ꯊꯦꯡꯅꯔꯒ ꯆꯠꯄꯅꯦ